ꯑꯧ ꯗ꯭ꯔꯥꯏꯕꯔ ꯀꯩꯅꯣ ꯁꯨꯃꯥꯏꯅ ꯇ꯭ꯔꯥꯐꯤꯛ ꯑꯣꯏꯅ ꯄꯟꯗꯨꯅ ꯂꯩꯔꯗꯤ ꯑꯩꯈꯣꯏ ꯀꯩꯅꯣ ꯆꯠꯄ ꯃꯐꯝꯗꯨꯗ ꯃꯇꯝ ꯆꯥꯅ ꯌꯧꯕ ꯌꯥꯒꯗ꯭ꯔꯥ ꯍꯥꯏꯕꯗꯤ ꯑꯩꯁꯦ ꯊꯕꯛ ꯌꯥꯝ ꯂꯩꯌꯦꯕ ꯊꯦꯡꯕ ꯌꯥꯗꯕ ꯊꯕꯛ ꯌꯥꯝ ꯂꯩꯕꯅꯤꯅ ꯅꯪꯅ ꯂꯝꯕꯤ ꯑꯇꯩ ꯊꯨꯒꯗꯕ ꯂꯝꯕꯤ ꯂꯩꯔꯗꯤ ꯑꯗꯨ ꯈꯪꯉꯗꯤ ꯅꯨꯡꯉꯥꯏꯒꯅꯤꯀꯣ ꯑꯗꯨ ꯅꯣꯏ ꯗ꯭ꯔꯥꯏꯕꯔꯅꯤꯅ ꯅꯣꯏꯗꯤ ꯂꯝꯕꯤꯁꯦ ꯂꯣꯏꯅ ꯈꯪꯉꯦꯅ ꯑꯗꯣ ꯊꯨꯅꯕ ꯑꯃ ꯇꯧꯁꯦ ꯀꯩꯅꯣ ꯊꯕꯛꯁꯦ ꯊꯦꯡꯕ ꯊꯦꯛꯈ꯭ꯔꯗꯤ ꯑꯩꯁꯦ ꯊꯕꯛꯇ ꯐꯥꯏꯌꯔ ꯇꯧꯒꯅꯤ ꯃꯤꯅ ꯀꯦꯟꯁꯦꯜ ꯇꯧꯔꯅꯤ ꯑꯩꯒꯤ ꯊꯕꯛꯁꯦ ꯑꯗꯨꯅ ꯅꯨꯡꯁꯤ ꯌꯥꯔꯒꯗꯤ ꯈꯔ ꯑꯇꯩ ꯖꯒꯥ ꯊꯨꯒꯗꯕ ꯂꯝꯕꯤꯗ ꯆꯠꯁꯦꯀꯣ